ꯀꯀꯥ ꯍꯧꯖꯤꯛ ꯍꯧꯖꯤꯛ ꯂꯩꯕꯤꯔꯤꯁꯦ ꯀꯔꯥꯏ ꯋꯥꯏꯗ ꯑꯣꯏꯗꯣꯏꯅꯣ ꯑꯩꯗꯣ ꯉꯥꯏꯈꯠꯂꯛꯏꯗꯣ ꯀꯨꯏꯔꯦ ꯌꯧꯔꯛꯁꯨ ꯌꯧꯔꯛꯇ꯭ꯔꯦ ꯍꯧꯖꯤꯛ ꯐꯥꯎꯕ ꯀꯩꯅꯣ ꯉꯁꯥꯏꯗꯩ ꯂꯥꯛꯑꯦ ꯍꯥꯏꯔꯒ ꯑꯦꯔꯄꯣꯔꯠꯇꯪ ꯌꯧꯔꯤꯁꯤꯕꯣ ꯑꯩ ꯀꯩꯁꯥꯝꯊꯣꯡꯗ ꯀꯨꯏꯔꯦ ꯉꯥꯏꯔꯛꯏꯁꯦ ꯈꯔ ꯊꯨꯅ ꯂꯥꯛꯅꯕ ꯇꯧꯕꯤꯌꯨꯅꯦ ꯕꯨꯛ ꯇꯧꯈꯤꯕꯗꯤ ꯀꯨꯏꯔꯦ ꯌꯧꯔꯛꯑꯅꯤ ꯍꯥꯏꯕꯗꯣ ꯉꯁꯥꯏꯗꯩ ꯉꯥꯏꯈꯠꯂꯏꯁꯦ ꯀꯨꯏꯔꯝꯅꯤꯅ ꯑꯩꯁꯨ ꯊꯕꯛ ꯆꯠꯇꯣꯏꯅꯦ ꯊꯦꯡꯉꯦ ꯈꯔ ꯊꯨꯅ ꯂꯥꯛꯅꯕ ꯇꯧꯕꯤꯔꯣ ꯅꯠꯇ꯭ꯔꯒꯅ ꯑꯩ ꯑꯇꯣꯞꯄ ꯑꯃ ꯇꯧꯖꯔꯒꯦ ꯀ ꯑꯇꯣꯞꯄ ꯑꯃ ꯕꯨꯛ ꯇꯧꯖꯔꯒꯦ ꯀꯀꯥ ꯀꯦꯟꯁꯦꯜ ꯇꯧꯊꯣꯛꯄꯤꯔꯛꯑꯣ